ꯊꯧꯕꯥꯜ ꯖꯤꯂꯥ ꯑꯁꯤꯗ ꯃꯔꯨꯑꯣꯏꯕ ꯐꯨꯔꯞ ꯑꯍꯨꯝ ꯇꯣꯉꯥꯟ ꯇꯣꯉꯥꯟꯕ ꯂꯣꯟ ꯉꯥꯡꯕ ꯐꯨꯔꯞ ꯑꯍꯨꯝꯅ ꯇꯥꯃꯤꯟꯅꯩ ꯑꯩꯈꯣꯏ ꯑꯃꯠꯇ ꯑꯣꯏꯅ ꯅꯨꯡꯁꯤ ꯆꯥꯅꯅ ꯃꯩꯇꯩꯂꯣꯟꯗ ꯄꯥꯎ ꯐꯥꯎꯅꯗꯨꯅ ꯂꯩꯃꯤꯟꯅꯩ ꯇꯥꯃꯤꯟꯅꯔꯤꯕ ꯒ꯭ꯔꯨꯞ ꯑꯗꯨꯗꯤ ꯃꯨꯁꯂꯤꯝ ꯃꯩꯇꯩ ꯃꯔꯤꯡ ꯑꯁꯤꯅꯤ ꯑꯩꯈꯣꯏ ꯃꯨꯁꯂꯤꯝꯒꯤꯁꯨ ꯃꯥꯒꯤ ꯃꯥꯒꯤ ꯅꯥꯠꯀꯤ ꯑꯣꯏꯕ ꯏꯠ ꯐꯦꯁꯇꯤꯚꯦꯜ ꯃꯇꯝ ꯃꯇꯝꯒꯤ ꯆꯠꯅꯕꯤ ꯇꯧꯗꯨꯅ ꯃꯈꯣꯏꯒꯤꯁꯨ ꯃꯄꯨꯡ ꯑꯣꯏꯕ ꯀꯨꯝꯍꯩ ꯍꯔꯥꯎꯗ ꯑꯗꯨꯝꯃꯛ ꯇꯧꯋꯤ ꯑꯗꯨꯒ ꯌꯥꯝꯅ ꯅꯛꯅꯅ ꯂꯩꯕꯗ ꯑꯩꯈꯣꯏ ꯃꯔꯤꯡꯗ ꯈꯪꯅꯖꯕ ꯂꯩꯖꯩ ꯑꯗꯨꯒ ꯃꯩꯇꯩꯒꯤꯅ ꯅꯥꯠꯀꯤ ꯑꯣꯏꯕ ꯎꯃꯪ ꯂꯥꯏ ꯍꯔꯥꯎꯕ ꯁꯥꯖꯤꯕꯨ ꯆꯩꯔꯥꯎꯕ ꯏꯃꯣꯏꯅꯨ ꯏꯔꯥꯠ ꯊꯧꯅꯤ ꯄꯨꯖꯥ ꯂꯥꯏꯗ ꯀꯠꯂꯒ ꯑꯩꯈꯣꯏꯅ ꯊꯣꯡ ꯊꯥꯛꯇꯨꯅ ꯆꯥꯕ ꯂꯥꯏ ꯍꯔꯥꯎꯕ ꯃꯇꯝꯗ ꯑꯔꯩꯕ ꯊꯝꯕꯥꯜ ꯂꯩꯀꯣꯛ ꯐꯤ ꯑꯉꯧꯕ ꯁꯅꯥ ꯂꯨꯄꯥ ꯑꯔꯩꯕꯈꯩ ꯀꯦꯖꯗꯨꯅ ꯂꯩꯖꯕꯤ ꯊꯥꯗꯅ ꯀꯦꯖꯗꯨꯅ ꯍꯔꯥꯎ ꯀꯨꯝꯍꯩ ꯇꯧꯋꯤ ꯑꯗꯨꯒ ꯃꯔꯤꯡꯒꯤꯁꯨ ꯃꯔꯤꯡꯒꯤ ꯑꯣꯏꯕ ꯂꯣꯟ ꯂꯩꯖꯩ ꯑꯗꯨꯕꯨ ꯑꯩꯈꯣꯏ ꯃꯁꯦꯜ ꯈꯪꯅꯅꯕꯒꯤꯗꯃꯛꯇ ꯑꯩꯈꯣꯏꯗꯤ ꯄꯨꯟꯅ ꯃꯩꯇꯩꯂꯣꯟꯗ ꯑꯣꯏꯅ ꯄꯨꯜꯂꯞ ꯉꯥꯡ ꯄꯨꯜꯂꯞ ꯈꯪꯅꯅꯕ ꯃꯩꯇꯩꯂꯣꯟꯗ ꯑꯣꯏꯅ ꯂꯣꯏꯅ ꯉꯥꯡꯗꯅ ꯁꯛꯇꯅ ꯂꯣꯏꯅꯗꯅ ꯂꯩꯖꯩ ꯃꯈꯣꯏꯒꯤꯁꯨ ꯀꯜꯆꯔ ꯂꯩꯖꯩ ꯂꯦꯡꯒ꯭ꯋꯦꯁ ꯂꯩꯖꯩ ꯑꯩꯈꯣꯏꯒꯤꯁꯨ ꯂꯩꯡꯒ꯭ꯋꯦꯁ ꯂꯩ ꯀꯜꯆꯔ ꯂꯩ ꯇꯧꯕꯇꯕꯨ ꯑꯩꯈꯣꯏ ꯑꯃꯠꯇ ꯑꯣꯏꯅ ꯃꯔꯤꯡꯒꯤꯁꯨ ꯃꯔꯤꯡꯒꯤ ꯂꯣꯟ ꯑꯩꯈꯣꯏꯒ ꯊꯦꯡꯅꯕ ꯃꯇꯝꯗ ꯉꯥꯡꯗꯦ ꯃꯨꯁꯂꯤꯝꯒ ꯃꯩꯇꯩꯒꯗꯤ ꯃꯩꯇꯩꯂꯣꯟꯅ ꯄꯨꯟꯅ ꯉꯥꯡꯃꯤꯟꯅꯕꯅꯤꯅ ꯑꯩꯈꯣꯏ ꯑꯗꯨꯝ ꯆꯞ ꯃꯥꯅꯔꯦ ꯑꯗꯨꯒ ꯃꯔꯤꯡꯒꯤꯗꯤ ꯃꯈꯣꯏꯒꯤ ꯃꯔꯣꯜ ꯂꯩꯖꯔꯕꯁꯨ ꯑꯩꯈꯣꯏꯒ ꯉꯥꯡꯅꯕ ꯃꯇꯝꯗꯗꯤ ꯃꯈꯣꯏ ꯃꯩꯇꯩꯂꯣꯟꯒ ꯑꯣꯏꯅ ꯉꯥꯡꯅꯩ ꯃꯈꯣꯏꯒꯤꯁꯨ ꯒꯥꯡꯉꯥꯏ ꯃꯣꯏꯒꯤ ꯑꯗꯨ ꯑꯗꯥ ꯆꯠꯅꯕꯤ ꯐꯖꯅ ꯑꯗꯨꯝ ꯂꯩꯖꯩ ꯑꯩꯈꯣꯏꯒꯤꯁꯨ ꯂꯩꯖꯩ ꯑꯩꯈꯣꯏꯒꯤ ꯇ꯭ꯔꯥꯏꯕꯦꯜ ꯀꯥꯡꯂꯨꯞꯇꯁꯨ ꯈꯪꯅꯖꯕ ꯂꯩ ꯃꯨꯁꯂꯤꯝ ꯒ꯭ꯔꯨꯞꯇꯁꯨ ꯈꯪꯅꯖꯕ ꯂꯩ ꯃꯈꯣꯏꯒꯤ ꯊꯕꯛ ꯊꯧꯗꯥꯡ ꯃꯇꯝꯗ ꯑꯩꯈꯣꯏꯕꯨꯁꯨ ꯂꯥꯛꯑꯣ ꯍꯥꯏꯗꯨꯅ ꯇꯥꯛꯄꯤꯔꯛꯇꯨꯅ ꯆꯠꯆꯩ ꯑꯩꯈꯣꯏꯅꯁꯨ ꯃꯈꯣꯏꯕꯨ ꯂꯥꯛꯑꯣ ꯍꯥꯏꯗꯨꯅ ꯄꯥꯎ ꯍꯥꯏꯖꯔꯒ ꯈꯪꯃꯤꯟꯅꯩ ꯇꯥꯃꯤꯟꯅꯩ ꯃꯈꯣꯏꯁꯨ ꯃꯈꯣꯏꯒꯤ ꯅꯥꯠꯀꯤ ꯑꯣꯏꯕ ꯆꯠꯅꯕꯤ ꯐꯖꯅ ꯂꯩꯖꯩ ꯑꯩꯈꯣꯏꯒꯤꯁꯨ ꯑꯩꯈꯣꯏꯒꯤ ꯅꯥꯠꯀꯤ ꯆꯠꯅꯕꯤ ꯂꯩꯖꯩ ꯈꯨꯟꯗꯥꯃꯤꯟꯅꯔꯤꯕ ꯊꯧꯕꯥꯜ ꯖꯤꯂꯥ ꯑꯁꯤꯗ ꯃꯔꯨꯑꯣꯏꯅ ꯂꯩꯃꯤꯟꯅꯔꯤꯕ ꯑꯩꯈꯣꯏ ꯑꯁꯦ ꯌꯥꯝꯅ ꯅꯨꯡꯁꯤ ꯆꯥꯅꯅ ꯂꯩꯃꯤꯟꯅꯖꯩ ꯃꯈꯣꯏꯁꯨ ꯃꯈꯣꯏꯒꯤ ꯀꯥꯥꯁꯁꯤꯡ ꯇ꯭ꯔꯥꯏꯞꯁꯤꯡ ꯂꯣꯟꯁꯤꯡ ꯅꯥꯠꯁꯤꯡ ꯂꯩꯐꯝ ꯑꯗꯨꯒ ꯂꯣꯏꯅ ꯀꯥꯡꯂꯨꯞ ꯑꯃꯠꯇ ꯑꯗꯨꯅꯤ ꯑꯗꯥꯅꯤ ꯍꯥꯏꯕ ꯊꯤꯅꯗꯅ ꯂꯩꯃꯤꯟꯅꯖꯩ ꯅꯨꯡꯁꯤ ꯆꯥꯅꯅ ꯇꯧꯕꯇꯕꯨ ꯃꯔꯨꯑꯣꯏꯅ ꯑꯩꯈꯣꯏ ꯃꯩꯇꯩꯂꯣꯟ ꯏꯃꯥꯂꯣꯟꯁꯦ ꯃꯨꯁꯂꯤꯝꯒ ꯑꯩꯈꯣꯏꯒ ꯏꯃꯥꯂꯣꯟ ꯑꯣꯏꯔꯦ ꯑꯗꯨꯒ ꯃꯔꯤꯡ ꯀꯥꯡꯕꯨꯒꯤꯗꯤ ꯃꯈꯣꯏꯒꯤ ꯂꯣꯟ ꯂꯩꯖꯔꯒꯁꯨ ꯑꯩꯈꯣꯏꯒ

ꯃꯨꯁꯀꯤꯝꯒꯤꯁꯨ ꯑꯗꯨꯃꯛ ꯂꯩ ꯑꯩꯈꯣꯏ ꯃꯩꯇꯩꯒꯤꯁꯨ ꯑꯗꯨꯃꯛ ꯂꯩ ꯃꯔꯤꯡꯒꯤꯁꯨ ꯑꯗꯨꯃꯛ ꯂꯩ ꯃꯥꯒꯤ ꯃꯥꯒꯤ ꯃꯇꯝ ꯃꯇꯝꯒꯤ ꯅꯥꯠꯀꯤ ꯑꯣꯏꯕ ꯆꯠꯅꯕꯤꯁꯤꯡ ꯑꯗꯣ ꯃꯥꯒꯤ ꯃꯥꯒꯤ ꯑꯗꯨꯝ ꯄꯥꯡꯊꯣꯛꯅꯩ ꯃꯈꯣꯏꯅꯁꯨ ꯑꯩꯈꯣꯏꯒꯤ ꯈꯪꯉꯤ ꯑꯩꯈꯣꯏꯅꯁꯨ ꯃꯈꯣꯏꯒꯤ ꯈꯪꯉꯤ ꯌꯥꯝꯅ ꯅꯨꯡꯁꯤ ꯆꯥꯅꯅ ꯂꯩꯃꯤꯟꯅꯖꯩ